ꯑꯩꯈꯣꯏꯒꯤ ꯍꯧꯖꯤꯛ ꯍꯧꯒꯠꯂꯛꯏꯕ ꯑꯉꯥꯡꯁꯤꯡꯗ ꯃꯅꯤꯄꯨꯔ ꯂꯣꯟ ꯇꯝꯕꯤꯕꯁꯤ ꯌꯥꯝꯅ ꯑꯗꯨꯒꯨꯝꯂꯕ ꯃꯔꯨ ꯑꯣꯏꯕ ꯃꯆꯥꯛ ꯑꯃꯅꯤ ꯍꯥꯏꯅ ꯑꯩꯅ ꯈꯟꯖꯩ ꯑꯗꯣ ꯑꯩꯈꯣꯏꯒꯤ ꯃꯅꯤꯄꯨꯔ ꯂꯣꯟꯁꯤꯅ ꯈꯪꯕ ꯑꯣꯏꯇꯥꯔꯗꯤ ꯑꯩꯈꯣꯏ ꯃꯅꯤꯄꯨꯔꯗ ꯂꯩꯔꯒ ꯃꯅꯤꯄꯨꯔ ꯂꯣꯟꯁꯦ ꯈꯪꯗ꯭ꯔꯒꯗꯤ ꯃꯤꯅ ꯑꯩꯈꯣꯏ ꯃꯅꯤꯄꯨꯔꯁꯤ ꯎꯁꯤꯠꯇꯕ ꯑꯗꯨꯃꯥꯏꯅ ꯍꯥꯏꯗꯤ ꯑꯦ ꯃꯅꯤꯄꯨꯔ ꯃꯆꯥ ꯑꯃ ꯑꯣꯏꯔ ꯃꯅꯤꯄꯨꯔ ꯂꯣꯟ ꯈꯪꯗꯦ ꯈꯣꯠꯇꯦ ꯑꯗꯨꯒꯨꯝꯕ ꯃꯌꯥꯝ ꯑꯃꯁꯨ ꯍꯥꯏꯔꯛꯄꯩ ꯃꯌꯥꯝ ꯑꯃꯁꯨ ꯂꯩꯒꯅꯤ ꯑꯗꯨꯒꯤ ꯃꯊꯛꯇ ꯏꯁꯥꯒꯤ ꯏꯔꯝꯗꯝꯒꯤ ꯏꯁꯥꯒꯤ ꯂꯣꯟ ꯈꯪꯖꯕ ꯍꯥꯏꯕꯁꯤꯅꯗꯤ ꯑꯗꯨꯝ ꯏꯁꯥꯒꯤ ꯂꯝꯁꯤ ꯆꯥꯎꯈꯠ ꯍꯟꯕꯒꯤꯗꯃꯛꯇꯗꯤ ꯏꯁꯥꯒꯤ ꯂꯣꯟꯁꯤꯅ ꯌꯥꯝ ꯃꯇꯦꯡ ꯑꯃ ꯑꯆꯧꯕ ꯃꯇꯦꯡ ꯑꯃꯁꯨ ꯑꯣꯏ ꯍꯥꯏꯅ ꯑꯩ ꯃꯣꯠꯇꯁꯨ ꯂꯩ